ꯍꯜꯂꯣ ꯃꯥꯅꯤ ꯃꯥꯅꯦ ꯑꯗꯣꯝꯒꯤ ꯑꯄꯥꯝꯕꯗꯣ ꯍꯥꯏꯕꯤꯌꯨ ꯌꯥꯅꯤ

ꯌꯥꯅꯤ ꯌꯥꯅꯤ ꯑꯗꯣ ꯑꯩꯈꯣꯏ ꯀꯛꯆꯤꯡꯒꯤ ꯄꯥꯛꯅꯝꯁꯦ ꯆꯥꯁꯨꯕꯤ ꯀꯧꯏ ꯌꯥꯝꯅ ꯍꯥꯎꯕꯅꯤ ꯑꯩꯈꯒꯣꯏꯒꯤ ꯄꯥꯛꯅꯝꯁꯦ ꯆꯥꯔꯕꯗꯤ ꯑꯗꯨꯝ ꯍꯟꯖꯤꯟ ꯍꯟꯖꯤꯟ ꯆꯅꯤꯡꯂꯅꯤ ꯄꯥꯛꯅꯝ ꯑꯃꯗ ꯂꯨꯄꯥ ꯀꯨꯟ ꯀꯨꯟ ꯄꯤ ꯀꯌꯥ ꯂꯧꯒꯗꯒꯦ ꯑꯗꯣ ꯑꯥꯎ ꯑꯥꯎ ꯇꯥꯒꯅꯤ ꯑꯗꯣ ꯃꯣꯔꯣꯛꯇꯤ ꯈꯔ ꯁꯒꯜꯂꯦ ꯑꯩꯈꯣꯏ ꯀꯛꯆꯤꯡꯒꯤ ꯄꯥꯛꯅꯝꯁꯦ ꯃꯣꯔꯣꯛ ꯀꯌꯥꯝ ꯁꯥꯍꯟꯁꯤꯒꯦ ꯅꯠꯇꯔꯒ ꯁꯥꯍꯁꯜꯂꯣꯏꯁꯤꯒꯦ ꯍꯥꯏꯕꯗꯣ ꯑꯗꯣꯝꯒꯤ ꯑꯄꯥꯝꯕꯗꯨꯁꯨ ꯍꯥꯏꯕꯤꯌꯨ ꯑꯥꯎ ꯑꯥꯎ ꯌꯥꯅꯤ ꯍꯥꯏꯖꯔꯛꯀꯦ ꯃꯁꯦ ꯍꯧꯕꯗ ꯌꯥꯝꯅ ꯂꯥꯏꯕꯅꯦ ꯕꯦꯁꯣꯟ ꯅꯥꯀꯨꯞꯄꯤ ꯉꯥꯔꯤ ꯀꯩꯀꯥ ꯑꯗꯨꯃꯥꯏꯅ ꯀꯩꯅꯣ ꯂꯐꯨꯊꯔꯣ ꯀꯩꯀꯥ ꯍꯥꯞꯆꯤꯜꯂꯒ ꯇꯣꯠ ꯐꯖꯅ ꯇꯣꯠꯈꯥꯏꯕꯤꯔꯅꯤ ꯑꯗꯨꯗꯨꯒ ꯏꯁꯤꯡ ꯈꯤꯇꯪ ꯍꯩꯔꯒ ꯑꯃꯨꯛ ꯇꯣꯠꯈꯥꯏꯔꯅꯤ ꯑꯗꯨꯒ ꯂꯥ ꯅꯠꯇꯔꯒ ꯌꯥꯏꯉꯥꯡ ꯃꯅꯥꯒꯨꯝꯕꯗ ꯑꯗꯨꯝ ꯉꯥꯜꯂꯒ ꯍꯥꯏꯗꯤ ꯀꯩꯅꯣꯗ ꯈꯥꯡꯗ ꯀꯩꯗ ꯊꯝꯃꯒ ꯃꯅꯤꯜ ꯂꯧꯒꯗꯕ ꯉꯥꯜꯂꯒ ꯑꯗꯨꯝ ꯌꯥꯝ ꯂꯥꯏꯕꯅꯦ ꯇ꯭ꯔꯥꯏ ꯇꯧꯕꯤꯌꯣ ꯑꯥ ꯑꯣ ꯌꯥꯅꯤ ꯑꯗꯨꯝ ꯑꯩ ꯅꯨꯃꯤꯠꯇꯨꯗ ꯍꯧꯖꯒꯦ ꯐ꯭ꯔꯦꯁ ꯑꯗꯨꯝ ꯄꯤꯖꯒꯦ ꯑꯗꯨꯝ ꯄꯩꯁꯥꯗꯤ ꯃꯥꯡꯖꯧꯅꯅ ꯄꯥꯝꯃꯦ ꯑꯗꯨꯝ ꯍꯥꯏꯗꯤ ꯈꯔ ꯉꯟꯅ ꯀꯛꯄꯤꯔꯛꯑꯁꯨ ꯌꯥꯒꯅꯤ ꯍꯣꯏ ꯍꯣꯏ ꯏꯕꯦꯝꯃꯒꯤ ꯑꯄꯥꯝꯕꯗꯣ ꯑꯩ ꯐꯖꯅ ꯇꯧꯖꯔꯝꯃꯂꯒꯦ ꯐ꯭ꯔꯦꯁ ꯄꯤꯅꯕ ꯍꯣꯠꯅꯖꯔꯒꯦ